ꯑꯩꯈꯣꯏꯅ ꯃꯩꯇꯩ ꯀꯥꯡꯂꯨꯞꯀꯤ ꯑꯣꯏꯅ ꯆꯩꯔꯥꯎꯕꯅ ꯀꯨꯝꯍꯩ ꯑꯃ ꯂꯩ ꯁꯤꯒꯤ ꯀꯨꯝꯍꯩꯁꯤꯗ ꯑꯩꯈꯣꯏꯅ ꯌꯦꯟꯁꯥꯡ ꯃꯊꯦꯜ ꯃꯈꯜ ꯃꯈꯜ ꯃꯌꯥꯝ ꯊꯣꯡꯉꯦ ꯑꯗꯨꯒ ꯑꯩꯈꯣꯏꯒꯤ ꯏꯃꯨꯡ ꯃꯅꯨꯡꯁꯤꯡ ꯑꯗꯨꯒ ꯌꯨꯝꯊꯪꯅꯕꯁꯤꯡꯒ ꯌꯦꯟꯁꯥꯡ ꯂꯥꯟꯅꯕꯒꯤ ꯑꯗꯨꯝꯕ ꯀꯨꯝꯍꯩꯅꯦ ꯁꯤꯒꯤ ꯀꯨꯝꯍꯩ ꯅꯨꯃꯤꯠꯁꯤꯗ ꯑꯩꯈꯣꯏꯅ ꯌꯦꯟꯁꯥꯡ ꯃꯈꯜ ꯃꯈꯜ ꯊꯣꯡꯕꯁꯤꯗ ꯀꯩ ꯀꯩ ꯌꯥꯎꯏ ꯍꯥꯏꯔꯒꯗꯤ ꯎꯠꯇꯤ ꯊꯣꯡꯕ ꯑꯗꯒꯤ ꯃꯥꯏꯔꯦꯟ ꯊꯣꯡꯕ ꯑꯗꯒꯤ ꯀꯥꯡꯍꯧ ꯑꯗꯨꯝ ꯌꯥꯎꯏ ꯑꯗꯒꯤ ꯏꯔꯣꯟꯕ ꯑꯃ ꯌꯥꯎꯏ ꯑꯗꯨꯒ ꯄꯀꯣꯔꯥ ꯊꯣꯡꯕ ꯌꯥꯎꯏ ꯄꯀꯣꯔ ꯊꯣꯡꯕ ꯅꯠꯇ꯭ꯔꯒꯅ ꯑꯗꯨꯝ ꯕꯣꯔꯥꯒꯨꯝꯕꯁꯨ ꯑꯗꯨꯝ ꯍꯧꯔꯒ ꯍꯥꯞꯅꯩ ꯑꯗꯒꯤ ꯄꯥꯐꯣꯔꯒꯨꯝꯕꯁꯨ ꯑꯗꯨꯝ ꯍꯥꯞꯅꯩ ꯑꯗꯨꯗꯒꯤ ꯑꯈꯣꯏꯅ ꯁꯪꯒꯣꯝ ꯈꯦꯔꯒꯨꯝꯕ ꯍꯧꯏ ꯆꯍꯥꯎꯁꯨ ꯑꯗꯨꯝ ꯍꯥꯞꯅꯩ ꯑꯗꯒꯤ ꯑꯩꯈꯣꯏꯅ ꯆꯝꯐꯨꯠ ꯑꯃꯁꯨ ꯑꯗꯨꯝ ꯍꯥꯞꯄꯤ ꯑꯗꯨꯒ ꯁꯤꯒꯤ ꯌꯦꯟꯁꯥꯡꯁꯤꯡꯁꯦ ꯑꯩꯈꯣꯏꯅ ꯊꯣꯡꯕ ꯂꯣꯏꯔꯀꯥꯟꯗ ꯑꯩꯈꯣꯏꯅ ꯑꯩꯈꯣꯏꯒꯤꯅ ꯌꯨꯝꯒꯤ ꯃꯄꯥꯟꯗ ꯂꯥꯏꯗ ꯆꯍꯤ ꯑꯃꯒꯤ ꯑꯣꯏꯅ ꯍꯥꯏꯗꯤ ꯀꯠꯊꯣꯛꯆꯩ ꯍꯥꯏꯗꯤ ꯑꯐꯕ ꯅꯤꯖꯕ ꯍꯥꯏ ꯇꯥꯔꯦ ꯆꯍꯤ ꯍꯧꯕꯒꯤꯗꯃꯛꯇ ꯑꯗꯨꯃꯥꯏꯅ ꯇꯧꯏ ꯑꯗꯨꯗꯨꯒ ꯑꯩꯈꯣꯏꯒꯤ ꯌꯨꯝꯊꯪꯅꯕꯁꯤꯡꯗꯨꯒ ꯑꯩꯈꯣꯏꯒꯤ ꯍꯥꯏꯗꯤ ꯑꯇꯣꯞꯄ ꯐꯦꯃꯤꯂꯤ ꯃꯦꯝꯕꯔꯁꯤꯡꯒ ꯑꯗꯨꯝ ꯍꯥꯏꯗꯤ ꯌꯦꯟꯅꯔꯒ ꯑꯗꯨꯃꯥꯏꯅ ꯌꯦꯟꯁꯥꯡ ꯂꯥꯟꯅꯔꯒ ꯆꯥꯃꯤꯟꯅꯩ ꯌꯥꯝꯅ ꯐꯖꯕ ꯑꯗꯨꯒ ꯍꯥꯏꯗꯤ ꯑꯥꯔꯊ ꯌꯥꯝꯅ ꯂꯩꯕ ꯀꯨꯝꯍꯩ ꯑꯃꯁꯨꯅꯦ ꯑꯗꯨꯒ ꯅꯨꯃꯤꯠꯁꯤꯗꯁꯨ ꯗꯨꯝ ꯌꯦꯟꯁꯥꯡ ꯃꯈꯜ ꯃꯈꯜꯁꯦ ꯁꯨꯃꯥꯏꯅ ꯑꯗꯨꯝ ꯆꯥꯕ ꯐꯪꯉꯦ